ꯃꯅꯤꯄꯨꯔ ꯂꯣꯟꯗ ꯃꯔꯨ ꯑꯣꯏꯅ ꯁꯤꯖꯟꯅꯕ ꯈꯪꯖꯤꯟꯕꯗ ꯀꯥꯟꯅꯒꯗꯕ ꯂꯧꯕ ꯌꯥꯝꯅ ꯅꯨꯡꯉꯥꯏꯕ ꯑꯃꯁꯨꯡ ꯃꯌꯥꯝꯅ ꯃꯌꯥꯝꯒ ꯃꯥꯟꯅꯗꯕ ꯋꯥꯍꯩ ꯍꯥꯏꯇꯥꯔꯒꯗꯤ ꯍꯛꯆꯥꯡ ꯐꯕꯅ ꯂꯟꯅꯤ ꯍꯥꯏꯔꯤꯕ ꯋꯥꯍꯩ ꯑꯁꯤꯅꯤ ꯍꯛꯆꯥꯡ ꯐꯕꯅ ꯂꯟꯅꯤ ꯍꯥꯏꯔꯤꯕꯁꯤ ꯑꯩꯈꯣꯏꯅ ꯂꯥꯏꯔꯤꯛ ꯐꯅꯌꯥꯝ ꯍꯩꯕ ꯇꯥꯔꯒꯁꯨ ꯑꯩꯈꯣꯏꯅ ꯄꯩꯁꯥ ꯐꯅꯌꯥꯝ ꯄꯥꯏꯕ ꯇꯥꯔꯒꯁꯨ ꯌꯨꯝ ꯀꯩ ꯆꯥꯎꯅ ꯂꯩꯕ ꯇꯥꯔꯒꯁꯨ ꯀꯥꯔꯅꯆꯤꯡꯕ ꯑꯃꯅ ꯆꯤꯡꯕ ꯁꯤꯡꯁꯤ ꯌꯥꯝꯅ ꯂꯩꯕ ꯇꯥꯔꯒꯁꯨ ꯍꯛꯆꯥꯡꯕꯨ ꯐꯠꯇ꯭ꯔꯕꯗꯤ ꯄꯨꯟꯁꯤ ꯑꯗꯨ ꯀꯔꯤꯝꯇ ꯅꯨꯡꯉꯥꯏꯔꯔꯣꯏꯗꯕꯅꯤ ꯑꯗꯨꯅ ꯍꯛꯆꯥꯡ ꯐꯅ ꯊꯝꯒꯗꯕꯅꯤ ꯍꯛꯆꯥꯡ ꯐꯅ ꯊꯝꯕ ꯍꯥꯏꯁꯤꯅ ꯂꯟꯅꯤ ꯍꯛꯆꯥꯡ ꯐꯅꯕ ꯍꯛꯆꯥꯡ ꯐꯅ ꯊꯝꯅꯕꯒꯤꯗꯃꯛꯇ ꯑꯩꯈꯣꯏꯅ ꯑꯐꯕ ꯆꯤꯟꯖꯥꯛ ꯆꯥꯕ ꯇꯥꯏ ꯍꯛꯆꯥꯡ ꯁꯥꯖꯦꯜ ꯇꯣꯏꯅ ꯇꯧꯕ ꯇꯥꯏ ꯑꯗꯨꯒ ꯐꯠꯇꯕ ꯆꯤꯟꯖꯥꯛ ꯆꯥꯗꯕ ꯇꯥꯏ ꯑꯦꯛꯁꯔꯁꯥꯏꯁ ꯇꯧꯕꯤꯕ ꯁꯤꯅꯤ ꯍꯛꯆꯥꯡ ꯐꯕꯅ ꯂꯟꯅꯤ ꯍꯥꯏꯔꯤꯕ ꯋꯥꯍꯩ ꯑꯁꯤ ꯌꯥꯝꯅ ꯂꯧꯁꯤꯟꯕꯗ ꯃꯔꯨ ꯑꯣꯏꯕ ꯌꯥꯝ ꯀꯥꯟꯅꯕ ꯋꯥꯍꯩ ꯑꯃꯅꯤ